ꯑꯩ ꯅꯍꯥꯟ ꯑꯣꯟꯂꯥꯏꯟꯗꯩ ꯈꯣꯡꯎꯞ ꯑꯃ ꯀꯛꯄꯅꯦꯕꯀꯣ ꯑꯗꯨ ꯈꯣꯡꯉꯨꯞꯇꯣ ꯄꯣꯠꯇꯣ ꯌꯥꯝ ꯐꯕ ꯑꯣꯏ ꯂꯩꯔꯝꯃꯦ ꯑꯩꯗꯤ ꯐꯠꯂꯂꯣꯏꯗ꯭ꯔꯥꯅ ꯄꯥꯈꯠꯂꯨꯔꯕꯅꯤ ꯑꯗꯨ ꯐ ꯂꯩꯔꯝꯂꯦ ꯈꯣꯡꯉꯨꯞꯇꯨ ꯑꯣꯔꯤꯖꯤꯅꯦꯜꯁꯨ ꯑꯣꯏꯔꯝꯂꯦ ꯑꯗꯨꯒ ꯏꯃꯥꯅꯁꯨ ꯅꯍꯥꯟ ꯌꯥꯝ ꯁꯥꯎꯔꯝꯕꯅꯤ ꯈꯣꯡꯉꯨꯞꯇꯨ ꯑꯣꯟꯂꯥꯏꯟꯗꯒꯤ ꯑꯗꯨꯛꯌꯥꯝ ꯃꯃꯟ ꯇꯥꯡꯅ ꯀꯛꯏꯗꯣ ꯀꯩꯒꯤꯅꯣ ꯅꯁꯥꯅ ꯂꯩꯔꯨ ꯌꯥꯗ꯭ꯔꯥ ꯈꯣꯠꯇ꯭ꯔꯥꯅ ꯉꯥꯡꯉꯝꯕꯅꯤ ꯑꯗꯣ ꯍꯧꯖꯤꯛꯇꯤ ꯉꯥꯡꯗ꯭ꯔꯦ ꯏꯃꯥꯁꯨ ꯁꯥꯎꯕꯗꯣ ꯐꯈ꯭ꯔꯦ ꯑꯩꯅ ꯏꯃꯥꯁꯨ ꯍꯔꯥꯎꯈ꯭ꯔꯦ ꯁꯥꯎꯔꯝꯕꯗꯣ ꯑꯗꯨꯒ ꯄꯣꯠꯇꯨꯁꯨ ꯑꯣꯔꯤꯖꯤꯅꯦꯜ ꯗꯥꯏꯔꯦꯛ ꯑꯣꯏꯔꯝꯃꯦ ꯑꯁꯦꯡꯕ ꯑꯩꯗꯤ ꯑꯣꯏꯔꯝꯃꯣꯏꯗ꯭ꯔꯅꯁꯨ ꯈꯜꯂꯨꯕꯅꯤ ꯑꯗꯨ ꯑꯣꯏ ꯂꯩꯔꯝꯂꯦ ꯑꯣꯟꯂꯥꯏꯟꯗꯩ ꯀꯛꯄꯁꯦ ꯌꯥꯝ ꯐ ꯂꯩꯔꯝꯃꯦ ꯑꯗꯨꯒ ꯕꯕꯥꯁꯨ ꯌꯥꯝ ꯍꯔꯥꯎꯈ꯭ꯔꯦ ꯈꯣꯡꯉꯨꯞꯇꯨ ꯆꯥꯅꯕꯗꯩ ꯃꯥꯅꯁꯨ ꯑꯩ ꯈꯣꯡꯉꯨꯞꯇꯨ ꯇꯣꯡꯉ ꯆꯠꯈ꯭ꯔꯦ ꯑꯩꯁꯨ ꯅꯍꯥꯟ ꯇꯣꯡꯉ ꯌꯦꯡꯉꯦ ꯈꯣꯡꯉꯨꯞꯇꯨ ꯇꯣꯡꯕꯗ ꯌꯥꯝ ꯅꯨꯡꯉꯥꯏ ꯑꯗꯨꯒ ꯈꯣꯡꯉꯨꯞꯇꯨ ꯔꯤꯖꯦꯛꯁꯨ ꯀꯩꯝ ꯂꯩꯔꯝꯗ꯭ꯔꯦ ꯑꯗꯨꯒ ꯏꯃꯥꯟꯅꯕꯁꯤꯡꯁꯨ ꯈꯣꯡꯉꯨꯞꯇꯨ ꯎꯕꯗ ꯃꯣꯏ ꯄꯥꯝꯃꯦ ꯃꯣꯏꯁꯨ ꯀꯛꯄꯤꯌꯨ ꯈꯣꯠꯂꯨꯅ ꯍꯥꯏꯔꯝꯃꯦ ꯑꯗꯨꯒ ꯏꯅꯥꯎꯄꯤꯅꯁꯨ ꯈꯣꯡꯉꯨꯞ ꯐꯖꯩ ꯈꯣꯠꯂꯤꯅ ꯍꯥꯏꯔꯝꯕꯅꯤ ꯑꯗꯨ ꯑꯗꯨꯒ ꯅꯍꯥꯟ ꯑꯣꯟꯂꯥꯏꯟ ꯀꯛꯄ ꯅꯨꯃꯤꯠꯇꯨ ꯈꯣꯡꯉꯨꯞꯇꯨ ꯃꯃꯜꯗꯨꯒ ꯈꯣꯡꯉꯨꯞꯇꯨꯒ ꯌꯥꯥꯝ ꯆꯥꯅꯕꯩ ꯋꯥꯅꯤꯗ ꯈꯣꯡꯉꯨꯞꯇꯨ ꯑꯗꯨꯝ ꯌꯥꯏ ꯈꯣꯡꯉꯨꯞꯇꯨ ꯃꯃꯟꯗꯨꯒ ꯆꯥꯅꯩ